ꯑꯩꯁꯦ ꯑꯩꯒꯤ ꯃꯤꯡ ꯊꯧꯆꯣꯝ ꯇꯝꯌꯥ ꯉꯥꯟꯕ ꯀꯥꯡꯄꯣꯛꯄꯤꯗꯒꯤꯅꯦ ꯑꯗꯣ ꯑꯩꯒꯤ ꯑꯩꯈꯣꯏꯒꯤ ꯏꯕꯣꯛꯁꯦ ꯃꯥꯁꯦ ꯗꯥꯏꯕꯦꯇꯤꯁꯁꯨ ꯂꯩꯕ ꯑꯗꯨꯗꯩꯗꯤ ꯕ꯭ꯂꯗ ꯄ꯭ꯔꯦꯁꯔꯁꯨ ꯋꯥꯡꯕ ꯃꯥꯁꯦ ꯉꯁꯤꯁꯦ ꯇꯨꯁꯤꯜꯂꯨꯔꯒ ꯃꯥꯒꯤ ꯀꯩꯅꯣ ꯃꯈꯣꯡꯒꯤꯁꯦ ꯃꯈꯣꯡꯒꯤ ꯀꯩꯅꯣꯁꯦ ꯑꯥ ꯃꯈꯣꯡꯒꯤ ꯈꯨꯒꯥ ꯃꯈꯣꯡꯒꯤ ꯈꯨꯅꯤꯡꯒꯤ ꯁ꯭ꯋꯥꯤꯒꯤꯁꯤꯗ ꯃꯥꯁꯦ ꯉꯁꯤꯁꯦ ꯁꯣꯛꯄ ꯑꯗꯨꯒꯤꯗꯨ ꯀꯃꯥꯏꯅ ꯇꯧꯗꯣꯏꯅꯣ ꯑꯗꯨꯗ ꯁꯣꯛꯄꯁꯤꯗ ꯏꯁꯦ ꯈꯛꯎ ꯌꯥꯗ꯭ꯔꯦꯕ ꯃꯥꯁꯦ ꯍꯥꯏꯗꯤ ꯀꯔꯤ ꯀꯔꯤ ꯍꯤꯗꯥꯡ ꯄꯨꯡꯁꯦ ꯄꯨꯡ ꯑꯍꯨꯝ ꯃꯈꯥꯏ ꯑꯗꯥꯏ ꯁꯣꯛꯈꯤꯕꯅꯦꯕ ꯎꯝ ꯑꯗꯨꯒꯤꯗꯨ ꯏꯁꯦ ꯈꯛꯎ ꯌꯥꯗꯕꯤꯗ ꯂꯩꯌꯦꯕ ꯑꯗꯨꯒꯤ ꯀꯃꯥꯏꯅ ꯇꯧꯒꯗꯕꯅꯣꯅ ꯍꯥꯏꯐꯦꯠꯇꯪ

ꯎꯝ ꯑꯥ ꯑꯥ ꯎꯝ ꯑꯗꯨꯒꯤꯁꯦ ꯃꯥꯒꯤ ꯈꯣꯡꯁꯦ ꯈꯤꯇꯪ ꯌꯥꯝ ꯀꯥ ꯍꯦꯟꯅꯗꯤ ꯁꯥꯡꯕꯗꯤ ꯅꯠꯇꯦ ꯑꯗꯣ ꯏꯁꯀꯤꯟꯒꯤ ꯑꯗꯨꯋꯥꯏꯒꯤꯗꯨꯗ ꯈꯤꯇꯪ ꯀꯩꯅꯣ ꯇꯧꯔꯦ ꯁꯥꯡꯉꯦꯕ ꯑꯗꯨꯒꯤꯗꯨꯗ ꯃꯥꯁꯦ ꯀꯩꯅꯣ ꯇꯧꯕꯅꯦꯕ ꯇꯞꯄ ꯈꯔ ꯍꯥꯏꯗꯤ ꯈꯣꯠꯈꯤꯕꯒꯤ ꯃꯑꯣꯡꯗꯗꯤ ꯑꯣꯏꯗꯣꯏꯅꯦ ꯑꯗꯨꯒ ꯃꯥꯁꯦ ꯈꯤꯇꯪ ꯗꯤꯞ ꯑꯣꯏꯕ ꯑꯗꯨꯗ ꯑꯗ ꯏꯁꯦ ꯄꯤꯠ ꯄꯤꯠ ꯄꯤꯠ ꯊꯣꯛꯂ ꯂꯩꯔꯦ ꯑꯁꯤ ꯀꯃꯥꯏꯅ ꯇꯧꯒꯗꯧꯅꯣ ꯑꯗꯨꯝ ꯁꯣꯝꯒꯤ ꯀꯩꯅꯣ ꯑꯦꯖꯦꯟꯁꯤꯁꯤꯅ ꯑꯗꯨꯝ ꯂꯥꯛꯑꯒ ꯐꯖꯅ ꯑꯗꯨꯝ ꯇꯧꯏ ꯁꯤ ꯇ꯭ꯔꯤꯠ ꯇꯧꯕ ꯌꯥꯒꯗ꯭ꯔꯥ ꯀꯃꯥꯏꯅ ꯇꯧꯕꯅꯣ ꯑꯗꯣ ꯄꯥꯎꯗꯣ ꯈꯪꯅꯤꯡꯕ ꯍꯥꯐꯦꯠ

ꯎꯝ ꯍꯣꯏ

ꯆꯍꯤꯁꯦ ꯑꯩꯠꯇꯤ ꯐꯥꯏꯚ ꯁꯨꯃꯥꯏꯅ ꯁꯨꯖꯤꯜꯂꯦ

ꯍꯣꯏ ꯌꯥꯏ ꯈꯔ ꯊꯨꯕ ꯃꯇꯝꯗ ꯊꯥꯖꯤꯟꯕꯤꯔꯛꯑꯣꯅꯦ